ꯑꯩꯒꯤ ꯄꯨꯟꯁꯤꯗ ꯑꯩꯅ ꯈ꯭ꯋꯥꯏꯗꯒꯤ ꯃꯒꯨꯟ ꯂꯩꯅ ꯂꯧꯕ ꯄꯣꯠ ꯍꯥꯏꯔꯒꯗꯤ ꯑꯩꯒꯤ ꯍꯛꯆꯥꯡꯁꯦ ꯑꯩꯒꯤ ꯍꯦꯜꯠꯁꯤꯅꯦꯕꯀꯣ ꯑꯩꯒꯤ ꯍꯛꯆꯥꯡꯁꯦ ꯑꯩꯒꯤ ꯍꯛꯆꯥꯡꯁꯤꯅ ꯐꯔꯒꯗꯤ ꯑꯩ ꯂꯣꯏꯅꯃꯛ ꯇꯧꯕ ꯉꯝꯒꯅꯤ ꯀꯔꯤꯒꯨꯝꯕ ꯑꯩꯒꯤ ꯍꯛꯆꯥꯡꯁꯤꯅ ꯐꯠꯇꯕ ꯇꯥꯔꯗꯤ ꯑꯩ ꯀꯔꯤꯁꯨ ꯇꯧꯕ ꯉꯝꯃꯣꯏ ꯑꯗꯨꯒ ꯑꯗꯨꯒ ꯑꯩꯒꯤ ꯃꯤꯠ ꯅꯥꯀꯣꯡ ꯑꯩꯒꯤ ꯈꯣꯡ ꯈꯨꯠ ꯑꯁꯤꯀꯤꯁꯦ ꯑꯁꯤꯁꯨ ꯑꯩꯒꯤ ꯈ꯭ꯋꯥꯏꯗꯒꯤ ꯃꯔꯨꯑꯣꯏꯅ ꯂꯧꯖꯩ ꯑꯩꯒꯤ ꯃꯤꯠꯁꯤꯅ ꯎꯗꯕ ꯇꯥꯔꯒꯗꯤ ꯑꯩ ꯑꯩꯅ ꯇꯧꯒꯗꯕ ꯊꯕꯛꯇꯣ ꯀꯔꯤꯝꯇ ꯎꯔꯔꯣꯏ ꯀꯔꯤꯝꯇ ꯈꯪꯉꯔꯣꯏ ꯑꯗꯨꯗꯒꯤꯗꯤ ꯅꯦꯛꯁꯇ ꯑꯩꯒꯤ ꯈꯨꯠꯁꯦ ꯁꯣꯏꯅꯥꯏꯕ ꯇꯥꯔꯗꯤ ꯑꯩ ꯋꯥꯛ ꯇꯧꯕ ꯊꯕꯛ ꯇꯧꯕꯁꯨ ꯀꯩꯁꯨ ꯉꯝꯃꯔꯣꯏ ꯑꯗꯨꯅ ꯑꯩꯒꯤ ꯈꯨꯠꯁꯤꯁꯨ ꯑꯩꯒꯤꯗꯃꯛꯇ ꯌꯥꯝ ꯃꯔꯨꯑꯣꯏ ꯑꯣꯏꯌꯦ ꯑꯩꯒꯤ ꯈꯣꯡꯁꯦ ꯑꯩꯒꯤ ꯈꯣꯡꯁꯤꯅ ꯁꯣꯛꯈꯤꯕ ꯇꯥꯔꯗꯤ ꯑꯩ ꯆꯠꯄ ꯉꯝꯃꯔꯣꯏ ꯑꯗꯨꯅ ꯆꯠꯄ ꯉꯝꯗ꯭ꯔꯗꯤ ꯑꯩꯅ ꯇꯧꯒꯗꯕ ꯊꯕꯛ ꯃꯌꯥꯝ ꯑꯃ ꯄꯦꯟꯗꯤꯡ ꯑꯣꯏꯈ꯭ꯔꯒꯅꯦꯕꯀꯣ ꯑꯗꯨꯅ ꯑꯩ ꯈꯣꯡꯁꯦ ꯑꯩꯅ ꯈ꯭ꯋꯥꯏꯗꯒꯤ ꯃꯔꯨ ꯃꯔꯨꯑꯣꯏꯕꯗꯣ ꯑꯩꯒꯤ ꯈꯣꯡꯁꯤꯁꯨ ꯌꯥꯎꯍꯟꯖꯩ ꯑꯗꯨꯒ ꯑꯩꯅ ꯀꯔꯤꯒꯨꯝꯕ ꯋꯥ ꯉꯥꯡꯕ ꯉꯝꯃꯝꯗ꯭ꯔꯗꯤ ꯑꯩ ꯀꯅꯥꯒ ꯀꯃꯨꯅꯤꯀꯦꯠ ꯇꯧꯒꯅꯤ ꯑꯗꯨꯅ ꯑꯩꯒꯤ ꯋꯥ ꯉꯥꯡꯕ ꯑꯗꯨꯗꯒꯤ ꯑꯩꯒꯤ ꯆꯤꯟ ꯂꯩ ꯄꯨꯝꯅꯃꯛꯁꯦ ꯁꯤꯁꯨ ꯑꯩꯒꯤꯗꯃꯛꯇ ꯌꯥꯝꯅ ꯏꯝꯄꯣꯔꯇꯦꯟ ꯑꯣꯏ ꯑꯩ ꯏꯌꯥꯔꯁꯤꯁꯨ ꯌꯥꯝꯅ ꯏꯝꯄꯣꯔꯇꯦꯟ ꯑꯣꯏ ꯀꯔꯤꯒꯤꯅꯣ ꯍꯥꯏꯕꯀꯥꯟꯗ ꯑꯩꯒꯤ ꯅꯥꯀꯣꯡꯅ ꯑꯩꯅ ꯀꯔꯤꯒꯨꯝꯕ ꯀꯔꯤꯝꯇ ꯇꯥꯗꯕ ꯇꯥꯔꯗꯤ ꯑꯩꯅ ꯊꯕꯛ ꯇꯧꯕꯗꯁꯨ ꯀꯔꯤꯁꯨ ꯉꯝꯃꯣꯏ ꯑꯗꯨꯅ ꯑꯩꯒꯤ ꯑꯩꯒꯤ ꯄꯥꯠ ꯑꯣꯐ ꯕꯣꯗꯤꯁꯦ ꯑꯁꯤꯁꯦ ꯑꯩꯒꯤꯗꯃꯛꯇ ꯌꯥꯝꯅ ꯏꯝꯄꯣꯔꯇꯦꯟ ꯑꯣꯏ ꯑꯩꯒꯤ ꯄꯨꯟꯁꯤꯗ ꯃꯔꯨ ꯌꯥꯝꯅ ꯑꯣꯏꯍꯜꯂꯦ ꯑꯗꯨꯒ ꯑꯩꯅ ꯃꯈꯣꯏꯕꯨꯁꯨ ꯌꯥꯝꯅ ꯅꯨꯡꯁꯤꯌꯦ ꯑꯩꯒꯤ ꯁꯣꯛꯇꯅꯕꯁꯨ ꯌꯥꯝꯅ ꯍꯣꯠꯅꯖꯩ ꯑꯗꯨꯒ ꯑꯩꯒꯤ ꯍꯛꯆꯥꯡꯁꯤꯁꯨ ꯅꯥꯕ ꯌꯦꯛꯄ ꯂꯩꯇꯅ ꯌꯥꯝꯅ ꯐꯖꯅ ꯂꯩꯕ ꯌꯥꯅꯕꯒꯤꯗꯃꯛꯇ ꯑꯩꯅ ꯑꯗꯨꯝꯍꯥꯏꯅ ꯑꯩꯒꯤ ꯍꯛꯆꯥꯡꯁꯤꯁꯨ ꯌꯥꯝꯅ ꯇꯦꯛꯀꯤꯌꯥꯔ ꯇꯧꯖꯩ ꯑꯗꯨꯅ ꯑꯩꯒꯤ ꯄꯥꯔꯠ ꯑꯣꯐ ꯕꯣꯗꯤ ꯑꯃꯁꯨꯡ ꯑꯩꯒꯤ ꯍꯛꯆꯥꯡ ꯑꯩꯒꯤ ꯍꯦꯜꯠ ꯍꯛꯆꯥꯡꯁꯦ ꯑꯁꯤꯁꯦ ꯐꯕ ꯍꯥꯏꯕꯁꯦ ꯑꯩꯒꯤꯗꯃꯛꯇꯗꯤ ꯈ꯭ꯋꯥꯏꯗꯒꯤ ꯃꯔꯨꯑꯣꯏꯕ ꯈ꯭ꯋꯥꯏꯗꯒꯤ ꯃꯒꯨꯜ ꯂꯩꯕ ꯄꯣꯠ ꯍꯥꯏꯕꯗꯣ ꯑꯁꯤꯈꯩꯁꯦ ꯑꯣꯏꯖꯩ